ꯍꯂꯣ ꯇꯥꯏꯌꯦ ꯀꯔꯤ ꯍꯥꯏꯕꯤꯒꯗꯕꯅꯣ ꯃꯥꯅꯦ

ꯑꯣ ꯃꯥꯅꯦ ꯃꯥꯅꯦ ꯍꯧꯖꯤꯛ ꯂꯣꯏ ꯐꯪꯒꯅꯤꯌꯦ ꯍꯣꯏ ꯕ꯭ꯂꯥꯡꯀꯦꯠꯁꯤ ꯃꯆꯥꯔ ꯑꯆꯧꯕꯔꯣ ꯁꯥꯏꯖꯗꯣ ꯑꯣ ꯑꯣ ꯑꯗꯨꯗꯤ ꯂꯤꯁꯤꯡ ꯑꯃꯒ ꯆꯍꯨꯝꯗ ꯐꯪꯉꯦ ꯑꯣ ꯃꯔꯥꯛ ꯈꯥꯏꯕ ꯈꯥꯏꯗꯕ꯭ꯔꯥ ꯍꯥꯏꯕ꯭ꯔꯣ ꯍꯣꯏ ꯃꯈꯟ ꯂꯩ ꯑꯆꯧꯕ ꯂꯩ ꯃꯆꯥ ꯂꯩ ꯃꯈꯟ ꯃꯈꯟ ꯂꯩ ꯍꯧꯖꯤꯛꯇꯤ ꯗꯕꯜ ꯐꯪꯉꯤ ꯐꯪꯉꯦ ꯐꯪꯉꯤ ꯑꯉꯥꯡꯒꯤꯁꯨ ꯑꯍꯟꯒꯤꯁꯨ ꯂꯣꯏꯅ ꯐꯪꯉꯦ ꯍꯧꯖꯤꯛꯇꯤ ꯑꯣ ꯍꯧꯖꯤꯛ ꯅꯤꯡꯗꯝꯗꯥ ꯆꯪꯉꯛꯑꯕꯅꯤꯅꯀꯣ ꯑꯧ ꯑꯗꯨꯅ ꯂꯣꯏꯅ ꯑꯉꯥꯡꯒꯤꯁꯨ ꯑꯍꯟꯒꯤꯁꯨ ꯀꯣꯛꯀꯤ ꯇꯨꯄꯤ ꯌꯥꯎꯕ ꯑꯗꯒꯤ ꯖꯤꯀꯦꯠ ꯑꯗꯒꯤ ꯈꯣꯡ ꯃꯣꯖꯥ ꯑꯗꯒꯤ ꯈꯨꯠꯀꯤ ꯃꯣꯖꯥꯀꯣ ꯂꯣꯏꯅ ꯐꯪꯅꯤ ꯌꯥꯅꯤ ꯂꯧꯕꯤꯌꯨ ꯌꯥꯅꯤꯌꯦ ꯗꯨꯀꯥꯟꯁꯤ ꯀꯩꯅꯣꯗꯒꯤ ꯃꯣꯏꯒꯤ ꯑꯣꯟꯂꯥꯏꯟꯒꯤ ꯃꯇꯝ ꯍꯥꯏ ꯇꯥꯔꯦ ꯄꯨꯡ ꯇꯔꯦꯠ ꯅꯤꯄꯥꯟꯗꯣ ꯄꯨꯡ ꯇꯔꯦꯠ ꯅꯤꯄꯥꯟ ꯇꯥꯔꯒꯗꯤ ꯂꯣꯏꯅ ꯍꯥꯡꯉꯦ ꯅꯨꯡꯊꯤꯟꯁꯤ ꯑꯌꯥꯝꯕ ꯏꯟꯆꯥꯔꯖꯕꯗꯤ ꯇꯧꯋꯤ ꯑꯗꯨꯕꯨ ꯆꯥꯛ ꯆꯥꯕ ꯆꯪꯉꯨꯕ ꯃꯤ ꯌꯥꯎꯔꯒꯗꯤꯀꯣ ꯄꯨꯡ ꯑꯅꯤꯗꯒꯤꯗꯤ ꯅꯨꯡꯇꯤꯒꯤ ꯁ꯭ꯌꯣꯔ ꯍꯥꯡꯉꯦ ꯑꯣ ꯕꯖꯥꯔꯗꯒꯤ ꯈꯔ ꯆꯪꯁꯤꯟꯕ ꯑꯃꯁꯨ ꯂꯩ ꯑꯗꯨꯒ ꯕꯖꯥꯔꯒꯤ ꯑꯣꯄꯣꯖꯤꯠꯇꯁꯨ ꯑꯗꯨꯝ ꯂꯩ ꯏꯂꯥꯏ ꯂꯥꯏꯅ ꯐꯪꯒꯅꯤ ꯁꯤꯗ ꯃꯣꯏꯒꯤ ꯄ꯭ꯂꯥꯏꯁꯇꯤꯛꯒꯨꯝꯕ ꯀꯩꯒꯨꯝꯕ ꯑꯣꯟꯂꯥꯏꯟꯒꯤ ꯄꯣꯠ ꯈꯨꯠꯊꯥꯡ ꯌꯣꯟꯕ ꯈꯣꯠꯄꯅ ꯍꯪꯉꯒꯁꯨ ꯈꯪꯉꯅꯤ ꯒꯥꯔꯤ ꯍꯣꯏ ꯍꯣꯏ ꯒꯥꯔꯤꯒꯤꯗꯤ ꯑꯩꯈꯣꯏꯗꯤ ꯆꯦꯟꯕ ꯒꯥꯔꯤꯅꯤ ꯑꯣꯇꯣꯁꯨ ꯐꯪꯉꯤ ꯑꯗꯨꯒ ꯇꯦꯛꯁꯤꯗꯕꯨ ꯐꯪꯉꯦ ꯑꯗꯨꯒ ꯑꯣꯇꯣꯒꯨꯝꯕ ꯑꯗꯒꯤ ꯀꯔꯤ ꯍꯥꯏ ꯇꯥꯔꯦ ꯃꯦꯖꯤꯛꯀꯨꯝꯕꯀꯣ ꯑꯗꯨꯝ ꯆꯦꯟꯕ ꯖꯒꯥꯅꯤ ꯃꯐꯝꯅꯤ ꯒꯥꯔꯤ ꯉꯥꯏꯍꯥꯛ ꯂꯩꯇ ꯑꯗꯨꯝ ꯐꯪꯒꯅꯤ ꯌꯥꯅꯤ ꯂꯥꯛꯄꯤꯌꯨ ꯍꯪꯕꯤꯌꯨ ꯌꯥꯅꯤ ꯑꯗꯨꯁꯨ ꯌꯥꯅꯤ ꯁꯤꯖꯤꯟꯅꯕꯤꯔꯨꯗꯅ ꯀꯥꯏꯗꯅ ꯄꯨꯕꯤꯔꯛꯑꯒ ꯌꯦꯡꯉꯒ ꯆꯥꯗꯦ ꯑꯦ ꯃꯁꯤ ꯆꯦꯟꯖ ꯇꯧꯒꯦ ꯍꯥꯏꯔꯁꯨ ꯌꯥꯅꯤꯌꯦ ꯍꯣꯏ ꯍꯣꯏ ꯍꯣꯏ ꯑꯣ ꯑꯣ ꯂꯩ ꯂꯩ ꯑꯗꯨꯁꯨ ꯂꯩꯌꯦ ꯂꯩꯌꯦ ꯌꯥꯅꯤ ꯌꯥꯅꯤ ꯑꯗꯨꯁꯨ ꯌꯥꯅꯤ ꯃꯆꯨꯗꯤ ꯌꯨꯝꯗꯒꯤꯁꯨ ꯍꯪꯕꯤꯔꯛꯑꯣ ꯑꯗꯨꯒ ꯑꯗꯨꯝ ꯌꯥꯅꯤ ꯆꯦꯟꯖ ꯇꯧꯕ ꯌꯥꯅꯤ ꯌꯥꯅꯤ ꯌꯥꯅꯤ ꯍꯣꯏ ꯍꯣꯏ ꯍꯣꯏ ꯍꯣꯏ ꯍꯣꯏ ꯄꯨꯟꯅ ꯂꯧꯕꯒꯤꯗꯤ ꯀꯩꯅꯣ ꯑꯩꯈꯣꯏꯅ ꯁꯦꯞ ꯑꯣꯏꯅ ꯄꯤꯅꯤꯌꯦ ꯑꯣ ꯑꯣ ꯈꯔ ꯌꯦꯡꯖꯒꯦ ꯌꯥꯅꯤ ꯂꯥꯛꯄꯤꯌꯨ ꯍꯣꯏ ꯍꯣꯏ ꯍꯣꯏ ꯐꯔꯦ ꯐꯔꯦ